ꯑꯩꯈꯣꯏꯅ ꯁ꯭ꯀꯨꯜꯗ ꯑꯉꯥꯡ ꯑꯣꯏꯔꯤꯉꯩꯗ ꯐꯥꯔꯁꯇ ꯄꯦꯟꯇꯤꯡ ꯑꯣꯏꯅ ꯑꯦꯄꯜ ꯌꯦꯛꯄ ꯇꯝꯃꯤ ꯑꯦꯄꯜ ꯑꯃ ꯌꯦꯛꯄ ꯃꯇꯝꯗ ꯑꯦꯄꯜꯒꯤ ꯁꯦꯞꯁꯤ ꯀꯔꯝꯃꯥꯏꯅ ꯂꯩꯒꯅꯤ ꯍꯥꯏꯅ ꯑꯣꯖꯥꯗꯨꯅ ꯇꯥꯛꯄ ꯃꯇꯝꯗ ꯀꯔꯤꯒꯨꯝꯕ ꯀꯥꯟꯗ ꯑꯦꯄꯜꯒꯤ ꯁꯦꯞꯁꯦ ꯑꯣꯖꯥꯅ ꯐꯥꯔꯁꯇ ꯇꯥꯛꯄꯗ ꯍꯥꯔꯠꯀꯤ ꯁꯦꯞ ꯍꯥꯏꯐꯦꯠ ꯃꯥꯟꯅ ꯇꯥꯛꯏ ꯑꯗꯨꯒꯤ ꯃꯇꯨꯡꯗ ꯑꯦꯄꯜ ꯁꯦꯞ ꯑꯣꯟꯊꯣꯛꯏ ꯑꯗꯨꯒ ꯑꯦꯄꯜꯒꯤ ꯀꯜꯂꯔ ꯔꯦꯠ ꯃꯆꯨ ꯁꯪꯉꯤ ꯑꯗꯨꯒ ꯃꯥꯒꯤ ꯃꯀꯣꯛꯇꯅ ꯕꯔꯥꯎꯟ ꯀꯜꯂꯔ ꯁꯪꯉꯤ ꯑꯗꯒ ꯂꯤꯐꯇꯅ ꯒꯔꯤꯟ ꯑꯣꯏꯅ ꯁꯨꯃꯥꯏꯅ ꯄꯦꯟꯇꯤꯡꯒꯤ ꯃꯇꯥꯡꯗ ꯑꯣꯖꯥꯅ ꯇꯥꯛꯑꯒ ꯁ꯭ꯀꯨꯜꯗ ꯐꯥꯔꯁꯇ ꯄꯦꯟꯇꯤꯡ ꯂꯥꯏ ꯌꯦꯛꯄ ꯍꯥꯏꯕꯁꯤ ꯀꯃꯥꯏꯅ ꯇꯧꯏ ꯑꯗꯒꯤ ꯄꯦꯟꯁꯤꯜ ꯄꯥꯏꯕ ꯃꯇꯝꯗ ꯄꯦꯟꯁꯤꯜ ꯍꯩꯁ ꯄꯤ ꯑꯣꯏꯅ ꯁꯤꯖꯤꯟꯅꯩ ꯂꯥꯏ ꯌꯦꯛꯄ ꯄꯦꯟꯇꯤꯡꯒꯤ ꯌꯦꯛꯅꯕ ꯗꯔꯣꯌꯤꯡ ꯕꯨꯛ ꯑꯣꯏꯅ ꯁꯤꯖꯤꯟꯅꯩ ꯏꯆꯝ ꯆꯝꯕ ꯆꯥꯔꯠ ꯄꯦꯄꯔ ꯑꯃꯗ ꯌꯦꯛꯍꯜꯂꯛꯇꯦ ꯑꯁꯨꯃꯥꯏ ꯇꯧꯅ ꯗꯔꯣꯌꯤꯡ ꯌꯦꯛꯄ ꯇꯝꯃꯛꯏ ꯑꯩꯈꯣꯏꯅ